ꯃꯩꯒꯤ ꯄꯣꯂꯨꯁꯟꯁꯤꯅ ꯃꯔꯝ ꯑꯣꯏꯗꯨꯅ ꯑꯩꯈꯣꯏꯅ ꯅꯨꯃꯤꯗꯥꯡꯒꯤ ꯑꯃꯝꯕ ꯑꯇꯤꯌꯥꯁꯤ ꯉꯥꯟꯊꯣꯛꯈꯜꯂꯦ ꯉꯥꯟꯊꯣꯛꯍꯟꯕꯅꯤꯅ ꯑꯩꯈꯣꯏꯅ ꯃꯝꯅ ꯂꯩꯗꯧꯕ ꯑꯇꯤꯌꯥꯁꯤꯗ ꯑꯩꯈꯣꯏꯅ ꯊꯋꯥꯟ ꯃꯤꯆꯥꯛꯁꯤ ꯌꯦꯡꯕ ꯃꯇꯝꯁꯤꯗꯗꯤ ꯑꯇꯤꯌꯥꯁꯤ ꯑꯃꯝꯕ ꯗꯔꯀꯥꯔ ꯇꯥꯏ ꯃꯝꯗ꯭ꯔꯗꯤ ꯊꯋꯥꯟ ꯃꯤꯆꯥꯛꯁꯤ ꯎꯔꯛꯇꯦ ꯉꯥꯜꯂꯗꯤ ꯑꯗꯨꯅꯤꯅ ꯃꯩꯒꯤ ꯄꯣꯂꯨꯁꯟꯁꯤ ꯃꯔꯝ ꯑꯣꯏꯗꯨꯅ ꯑꯇꯤꯌꯥꯁꯦ ꯑꯃꯝꯕ ꯑꯇꯤꯌꯥꯁꯦ ꯉꯥꯟꯊꯣꯛꯍꯜꯂꯦ ꯑꯗꯨꯅ ꯑꯩꯈꯣꯏ ꯊꯋꯥꯟ ꯃꯤꯆꯥꯛꯁꯤ ꯎꯕꯒꯤ ꯆꯥꯡꯁꯤ ꯌꯥꯝ ꯍꯟꯊꯔꯦ